ꯑꯥ ꯍꯜꯂꯣ ꯑꯥ ꯑꯥ ꯇꯥꯏꯌꯦ ꯀꯩꯅꯣ ꯇꯧꯕꯅꯦ ꯑꯩꯒꯤ ꯀꯩꯅꯣꯁꯦ ꯄꯣꯠꯁꯦ ꯉꯔꯥꯡ ꯀꯩꯅꯣ ꯇꯧꯕꯅꯦ ꯗꯤꯂꯤꯕꯔꯤ ꯇꯧꯔꯝꯕꯗꯣ ꯑꯩꯁꯦ ꯄꯣꯠꯁꯦ ꯀꯩꯅꯣ ꯇꯧꯔꯤ ꯄꯥꯝꯗꯕ ꯑꯗꯨꯒꯤ ꯔꯤꯇꯔꯟ ꯇꯧꯒꯦ ꯇꯧꯕ ꯄ꯭ꯔꯣꯕ꯭ꯂꯦꯝꯁꯦ ꯑꯩꯁꯦ ꯉꯥꯔꯥꯡ ꯁꯨ ꯑꯃ ꯗꯤꯂꯤꯕꯔ ꯇꯧꯕꯗꯣ ꯍꯥꯏꯗꯤ ꯃꯔꯤꯁꯨ ꯌꯥꯎꯔꯛꯇ꯭ꯔꯦ ꯑꯗꯨꯗꯨꯒ ꯃꯅꯨꯡꯗ ꯈꯔꯁꯨ ꯁꯦꯒꯥꯏꯕ ꯈꯔꯁꯨ ꯌꯥꯎꯔꯝꯃꯦ ꯑꯗꯨ ꯀꯃꯥꯏ ꯇꯧꯕꯅꯣ ꯁꯤꯕꯣ ꯍꯣꯏ ꯃꯥꯅꯦ ꯑꯗꯣ ꯑꯩꯁꯨ ꯐꯖꯅ ꯊꯥꯖꯅ ꯍꯥꯏꯗꯤ ꯁꯤ ꯀꯝꯄꯅꯤꯒꯁꯦ ꯐꯖꯅ ꯊꯥꯖꯅ ꯀꯛꯎꯕꯅꯦ ꯑꯩ ꯁꯣꯝꯗꯁꯨ ꯄꯩꯁꯥꯁꯨ ꯈꯔ ꯆꯤꯜꯂꯒ ꯀꯩꯅꯣ ꯇꯧꯔꯨꯕꯅꯦꯕ ꯑꯗꯨ ꯄꯣꯠꯁꯦ ꯍꯥꯏꯗꯤ ꯑꯣꯟꯅꯅ ꯂꯥꯛꯄꯁꯤꯗꯩꯗ ꯈꯔ ꯁꯥꯎꯅꯤꯡꯕ ꯄꯣꯛꯎꯔꯦ ꯑꯗꯨꯒꯤ ꯀꯩꯅꯣ ꯇꯧꯕꯅꯦꯕ ꯑꯗꯣ ꯀꯃꯥꯏ ꯇꯧꯕꯅꯣ ꯄꯣꯠꯁꯤꯕꯨ ꯔꯤꯇꯔꯟ ꯇꯧꯕꯁꯦ ꯂꯧꯕ ꯂꯥꯛꯄꯤꯗꯣꯏꯔꯥ ꯅꯠꯇ꯭ꯔꯥ ꯀꯃꯥꯏ ꯇꯧꯗꯣꯏꯅꯣ ꯁꯤꯕꯨ

ꯑꯥ ꯑꯗꯨ ꯔꯤꯇꯔꯟ ꯇꯧꯕꯗꯤ ꯑꯦꯛꯆꯦꯟꯖ ꯀꯨꯝꯕ ꯇꯧꯕ ꯌꯥꯕ꯭ꯔꯥ ꯅꯠꯇ꯭ꯔꯒꯅ ꯍꯥꯏꯗꯤ ꯏꯁꯥꯒꯤ ꯀ꯭ꯔꯤꯗꯤꯠ ꯀꯥꯔ꯭ꯗ ꯀꯨꯝꯕꯗ ꯄꯩꯁꯥꯗꯣ ꯆꯪꯍꯜꯂꯛꯄꯒꯨꯝꯕ ꯌꯥꯗꯣꯏꯔꯥ ꯌꯥꯗꯣꯏꯔꯥ ꯅꯠꯇ꯭ꯔꯒꯅ ꯀꯃꯥꯏ ꯇꯧꯕꯅꯣ ꯄ꯭ꯔꯣꯁꯦꯁꯇꯣ ꯑꯝꯇꯥ ꯍꯥꯏꯕꯤꯔꯛꯎꯅꯦ ꯑꯗꯨꯝꯕꯗꯣ ꯑꯥ ꯑꯗꯣ ꯁꯨꯃꯥꯏ ꯇꯧꯕꯅꯦ

ꯑꯗꯣ ꯁꯨꯃꯥꯏ ꯇꯧꯕꯅꯦ ꯑꯩꯁꯨ ꯄꯣꯠꯁꯦ ꯑꯗꯨꯝ ꯀꯛꯄꯨꯗꯤ ꯀꯛꯇꯣꯏꯅꯦꯕ ꯑꯗꯨꯝ ꯃꯊꯪ ꯀꯩꯅꯣꯒꯨꯝꯕ ꯍꯥꯏꯗꯤ ꯃꯊꯪꯒꯨꯝꯕ ꯀꯛꯄꯗꯗꯤ ꯍꯥꯏꯗꯤ ꯄꯣꯠꯁꯦ ꯐꯖꯅ ꯌꯦꯡꯂꯒ ꯑꯝꯇ ꯐꯖꯅ ꯀꯩꯅꯣ ꯇꯧꯕꯤꯔꯣꯕ ꯗꯤꯂꯤꯕꯔꯤ ꯇꯧꯕꯤꯔꯛꯑꯣꯕ ꯁꯣꯝꯗ ꯍꯥꯏꯗꯤ ꯁꯥꯎꯅꯤꯡꯕꯒꯨꯝꯕ ꯄꯣꯛꯑꯦꯕ ꯍꯥꯏꯗꯤ ꯌꯥꯝ ꯊꯥꯖꯅ ꯇꯧꯔꯨꯔꯒ ꯀꯩꯅꯣ ꯇꯧꯔꯛꯄꯁꯦ ꯍꯥꯏꯗꯤ ꯑꯩꯈꯣꯏꯗꯁꯨ ꯃꯇꯝꯁꯦ ꯃꯇꯝꯁꯤ ꯌꯥꯝꯅꯁꯨ ꯃꯥꯡꯉꯦ ꯍꯥꯏꯕ ꯍꯥꯏꯗꯤ ꯑꯗꯨ ꯑꯝꯇ

ꯑꯇꯩ ꯍꯥꯏꯅꯤꯡꯕꯁꯦ ꯑꯗꯨ ꯄ꯭ꯔꯥꯏꯖ ꯀꯨꯝꯕ ꯑꯣꯐꯔ ꯒꯨꯝꯕꯁꯦ ꯈꯔ ꯄꯤꯔꯣꯏꯗꯕ꯭ꯔꯥ ꯅꯠꯇ꯭ꯔꯒ ꯀꯃꯥꯏ ꯇꯧꯕꯅꯣ ꯍꯥꯏꯗꯤ ꯑꯣꯐꯔꯒꯨꯝꯕ ꯂꯥꯛꯄ ꯌꯥꯎꯕ꯭ꯔꯥ ꯅꯠꯇ꯭ꯔꯒꯅ ꯀꯃꯥꯏ ꯇꯧꯒꯦ ꯁꯤꯕꯨ ꯎꯝ ꯑꯗꯨ ꯁꯨꯃꯥꯏ ꯇꯧꯕꯅꯦ ꯅꯣꯏꯗꯤ ꯍꯥꯏꯗꯤ ꯅꯣꯏꯅꯁꯨ ꯈꯔ ꯍꯦꯟꯅ ꯈꯪꯂꯝꯗꯧ ꯃꯥꯜꯂꯦ ꯑꯗꯨ ꯄꯥꯁꯋꯥꯔ꯭ꯗ ꯀꯨꯝꯕ ꯀꯥꯎꯈꯤꯕꯁꯦ ꯑꯗꯨ ꯍꯥꯏꯗꯤ ꯐꯣꯟ ꯅꯝꯕꯔꯒꯨꯝꯕ ꯍꯥꯏꯗꯤ ꯐꯣꯟ ꯅꯝꯕꯔꯁꯤꯗꯤ ꯃꯥꯡꯈ꯭ꯔꯕꯗꯣ ꯄꯥꯁꯋꯥꯔ ꯀꯃꯥꯏ ꯇꯧꯗꯣꯏꯖꯥꯠꯅꯣ ꯁꯤꯕꯣ ꯐꯣꯟ ꯅꯝꯕꯔ ꯁꯤꯟꯕ ꯌꯥꯒꯗ꯭ꯔꯣ ꯅꯠꯇ꯭ꯔꯒꯅ ꯀꯃꯥꯏ ꯇꯧꯗꯣꯏꯖꯥꯠꯅꯣ ꯁꯤꯕꯣ ꯁꯤꯒꯨꯝꯕꯁꯤꯕꯨ ꯑꯣ ꯑꯣ ꯑꯣ ꯑꯗꯨꯃꯥꯏꯅ ꯇꯧꯔꯁꯦ ꯑꯗꯨꯗꯤꯀꯣ ꯍꯣ ꯌꯥꯔꯦ ꯌꯥꯔꯦ